ꯍꯜꯂꯣ

ꯃꯦꯝ ꯑꯩꯅꯦ ꯁꯣꯅꯤꯌꯥꯅꯦ ꯀꯩꯅꯣꯝꯇ

ꯀ꯭ꯂꯥꯁ ꯁꯤꯛꯁꯀꯤꯅꯦ ꯑꯗꯣ ꯃꯦꯝꯗ ꯀꯩꯅꯣꯝꯇ ꯈꯪꯅꯤꯡꯗꯅ ꯍꯪꯒꯦꯅ ꯇꯧꯔꯛꯄꯅꯦ ꯑꯗꯣ ꯃꯦꯝ ꯑꯩꯈꯣꯏꯒꯤ ꯀ꯭ꯂꯥꯁꯀꯤ ꯀꯔꯤ ꯁꯥꯟꯅ ꯈꯣꯠꯅꯕꯒꯤ ꯁꯤꯡꯁꯤ ꯈꯔ ꯀꯔꯤ ꯍꯥꯞꯍꯟꯅꯤꯡꯕ ꯑꯩꯈꯣꯏ ꯁꯤꯗꯤ ꯑꯉꯥꯡ ꯉꯥꯛꯇꯅꯤꯅ ꯁꯨꯝ ꯄ꯭ꯔꯤꯟꯁꯤꯄꯥꯜꯅꯁꯨ ꯑꯗꯨꯝ ꯌꯥꯎꯔꯁꯨ ꯑꯩꯈꯣꯏ ꯀ꯭ꯂꯥꯁ ꯁꯤꯛꯁꯇꯩꯅ ꯇꯦꯟ ꯐꯥꯎꯕꯗꯤ ꯑꯗꯨꯝ ꯑꯗꯨꯝ ꯍꯥꯞꯍꯟꯅꯤꯡꯕ ꯍꯥꯏꯇꯥꯔꯦ ꯗꯥꯟꯁ ꯀꯨꯝꯕ ꯃ꯭ꯌꯨꯖꯤꯛ ꯀꯨꯝꯕ ꯑꯇꯣꯞꯄ ꯁꯥꯟꯅꯕꯒꯤ ꯈꯣꯠꯅꯕꯒꯤ ꯈꯔꯁꯨ ꯑꯗꯨꯝ ꯍꯥꯞꯍꯟꯅꯤꯡꯕ ꯋꯥꯔꯣꯏꯗ ꯁꯨꯝ ꯑꯩꯈꯣꯏꯒꯤ ꯁꯥꯅꯕꯒꯤ ꯌꯣꯒ ꯒꯨꯝꯕ ꯀꯩꯒꯨꯝꯕꯁꯦ ꯀ꯭ꯂꯥꯁ ꯀ꯭ꯂꯥꯁ ꯑꯣꯏꯅ ꯍꯥꯞꯐꯟꯅꯤꯡꯕ ꯑꯩꯈꯣꯏꯅ ꯍꯣꯏ ꯑꯗꯨꯕꯨꯗꯤ ꯃꯦꯝ ꯑꯗꯣ ꯑꯩ ꯑꯩꯈꯣꯏ ꯀꯔꯤ ꯑꯦꯛꯖꯥꯝꯒꯤꯁꯨ ꯑꯦꯛꯖꯥꯝꯁꯨ ꯀꯨꯏꯁꯤꯜꯂꯛꯇ꯭ꯔꯕꯅꯤꯅ ꯁꯨꯝ ꯀꯔꯤ ꯈꯔ ꯀꯔꯤ ꯇꯧꯅꯤꯡꯕ ꯑꯩꯈꯣꯏꯅ ꯀꯩ ꯍꯥꯏꯗꯣꯏꯅꯣ

ꯂꯥꯏꯕ꯭ꯔꯦꯔꯤꯒꯨꯝꯕ ꯀꯩꯒꯨꯝꯕꯁꯦ ꯈꯔ ꯍꯥꯞꯍꯟꯅꯤꯡꯏ ꯑꯦꯛꯖꯥꯝꯁꯨ ꯀꯨꯏꯔꯛꯇ꯭ꯔꯕꯅꯤꯅ ꯑꯗꯨꯒꯤ ꯍꯣꯏ ꯑꯗꯨꯕꯨꯗꯤ ꯃꯦꯝ ꯑꯦꯛꯖꯥꯝꯁꯨ ꯑꯗꯨꯝ ꯀꯨꯏꯁꯤꯜꯂꯛꯇ꯭ꯔꯕꯅꯤꯅ ꯁꯨꯝ ꯁꯥꯟꯅ ꯈꯣꯠꯅꯕꯒꯤꯁꯦ ꯄꯨꯛꯅꯤꯡ ꯈꯔ ꯀꯔꯤ ꯇꯧꯗꯕ ꯑꯗꯨꯝ ꯈꯔ ꯁ꯭ꯄꯣꯔꯠꯁꯁꯨ ꯇꯧꯗꯕꯅꯤꯅ ꯑꯗꯨꯝ ꯑꯉꯥꯡꯁꯤꯡ ꯑꯩꯈꯣꯏ ꯁꯥꯇ꯭ꯔꯁꯤꯡꯁꯤꯅ ꯈꯔ ꯀꯔꯤ ꯇꯧꯕ ꯍꯥꯏꯇꯥꯔꯦ ꯑꯗꯨꯒꯤ ꯃꯦꯗꯥꯝꯗ ꯁꯨꯝ ꯍꯉꯛꯄꯅꯤ ꯑꯇꯣꯞꯄ ꯁ꯭ꯀꯨꯜꯗꯁꯨ ꯁꯨꯝ ꯁꯥꯅ ꯈꯣꯠꯅꯕꯒꯤꯁꯦ ꯈꯔ ꯀꯝꯄꯦꯌꯥꯔ ꯇꯧꯅꯤꯡꯕ ꯑꯩꯈꯣꯏ ꯑꯗꯨ ꯌꯥꯒꯗ꯭ꯔꯣ ꯃꯦꯝ ꯑꯩꯈꯣꯏꯅ ꯍꯣꯏ ꯃꯦꯝ ꯑꯗꯨꯕꯨꯗꯤ ꯑꯩꯁꯨ ꯑꯦꯛꯖꯥꯝꯗꯣ ꯑꯣꯏꯅ ꯐꯣꯀꯁ ꯄꯤꯔꯒꯦ ꯃꯦꯗꯥꯝꯗ ꯈꯪꯅꯤꯡꯗꯅ ꯁꯨꯝ ꯍꯪꯉꯛꯄꯅꯦ ꯃꯦꯗꯥꯝ ꯁꯥꯎꯅꯨ ꯍꯣꯏ ꯃꯦꯝ ꯊꯝꯃꯒꯦ